ꯍꯜꯂꯣ ꯍꯜꯂꯣ ꯀꯅꯥ ꯑꯣ ꯍꯥꯏꯕꯤꯌꯨ ꯍꯥꯏꯕꯤꯌꯨ

ꯑꯣ ꯃꯥꯅꯦ ꯃꯥꯅꯦ

ꯑꯣ ꯍꯣꯏ ꯍꯥꯏꯕꯤꯌꯨ ꯍꯥꯏꯕꯤꯌꯨ ꯀꯩꯀꯩ ꯑꯄꯥꯝꯕ ꯍꯧꯖꯤꯛ ꯖꯦꯛꯀꯦꯠ ꯀꯔꯤ ꯀꯔꯥ ꯃꯌꯥꯝ ꯑꯃ ꯂꯩꯔꯦ ꯖꯦꯛꯀꯦꯠꯇꯁꯨ ꯂꯩꯔꯦ ꯍꯧꯖꯤꯛ ꯈꯣꯡꯒ꯭ꯔꯥꯎꯗꯁꯨ ꯃꯌꯥꯝ ꯂꯩꯈ꯭ꯔꯦ

ꯑꯣ ꯐꯔ ꯍꯣꯏ ꯐꯔ ꯌꯥꯎꯕꯤ

ꯂꯩꯌꯦ ꯂꯩꯌꯦ

ꯍꯣꯏ ꯍꯣꯏ ꯑꯗꯨꯒꯤꯗꯣ ꯃꯈꯟ ꯃꯌꯥꯝ ꯂꯩꯔꯦ ꯍꯧꯖꯤꯛꯁꯦ ꯍꯧꯖꯤꯛ ꯍꯧꯖꯤꯛ ꯋꯤꯟꯄ꯭ꯔꯨꯞ

ꯑꯣ ꯑꯩꯉꯣꯟꯗ ꯍꯧꯖꯤꯛ ꯍꯧꯖꯤꯛ ꯂꯩꯔꯤꯕ ꯑꯦꯚꯥꯏꯂꯦꯕꯜ ꯑꯣꯏꯔꯤꯕꯁꯦ ꯑꯥ ꯍꯥꯏꯕꯤꯌꯨ ꯍꯥꯏꯕꯤꯌꯨ ꯑꯣ ꯍꯥꯏꯕꯤꯌꯨ ꯍꯥꯏꯕꯤꯌꯨ

ꯑꯣ ꯂꯩꯌꯦ ꯂꯩꯌꯦ ꯍꯧꯖꯤꯛꯁꯦ ꯍꯧꯖꯤꯛ ꯍꯧꯖꯤꯛꯀꯤ ꯑꯣꯏꯅ ꯑꯩꯉꯣꯟꯗ ꯍꯧꯖꯤꯛ ꯑꯦꯚꯥꯏꯂꯦꯕꯜ ꯑꯣꯏꯔꯤꯕ ꯍꯧꯖꯤꯛ ꯍꯧꯖꯤꯛ ꯂꯩꯔꯤꯕ ꯄꯣꯠꯁꯦ ꯑꯩꯈꯣꯏꯒꯤ ꯍꯧꯖꯤꯛꯀꯤ ꯋꯤꯟꯄ꯭ꯔꯨꯞ ꯑꯣꯏꯕꯗꯣ ꯑꯗꯩꯗꯨꯗ ꯑꯩꯈꯣꯏꯒꯤ ꯋꯤꯟꯄ꯭ꯔꯨꯞ ꯍꯥꯏꯁꯦ ꯑꯩꯈꯣꯏꯁꯦ ꯑꯩꯈꯣꯏꯒꯤ ꯀꯦꯝꯄꯤꯡꯒ ꯆꯠꯂꯁꯨ ꯂꯤꯠꯄ ꯌꯥꯔꯕ ꯑꯗꯒꯤ ꯆꯤꯡꯗ ꯀꯥꯕꯁꯨ ꯂꯤꯠꯄ ꯌꯥꯔꯕ ꯑꯗꯨꯗꯒꯤ ꯅꯣꯡꯖꯨ ꯅꯨꯡꯁꯥ ꯃꯔꯛꯇ ꯑꯩꯈꯣꯏꯒꯤ ꯑꯁꯥꯕꯩꯆꯥꯡ ꯑꯣꯏꯔꯁꯨ ꯑꯗꯨꯗꯒꯤ ꯑꯌꯤꯡꯕꯒꯤ ꯆꯥꯡ ꯑꯣꯏꯔꯁꯨ ꯉꯥꯛꯊꯣꯛꯄ ꯑꯩꯈꯣꯏꯒꯤ ꯗꯕꯜ ꯂꯦꯌꯔ ꯑꯣꯏꯕꯀꯣ ꯑꯗꯨꯒꯨꯝꯕꯗꯁꯨ ꯑꯃ ꯂꯩꯔꯦ ꯑꯗꯨꯗꯒꯤ ꯑꯩꯈꯣꯏꯒꯤ ꯍꯧꯖꯤꯛ ꯍꯧꯖꯤꯛ ꯑꯗꯨꯝꯕꯒꯤ ꯀꯩꯅꯣꯗꯁꯨ ꯂꯩꯔꯦ ꯑꯗꯨꯒ ꯑꯗꯨꯗꯁꯨ ꯀ꯭ꯋꯥꯂꯤꯇꯤ ꯑꯐꯕ ꯑꯃ ꯂꯩꯔꯦ ꯑꯗꯨꯗꯒꯤ ꯈꯔ ꯍꯟꯗꯕ ꯀ꯭ꯋꯥꯂꯤꯇꯤꯗꯁꯨ ꯑꯃ ꯂꯩꯔꯦ ꯑꯗꯒꯤ ꯑꯩꯈꯣꯏꯒꯤ ꯖꯤꯟ ꯍꯥꯏꯇꯥꯔꯦꯅꯦꯀꯣ ꯃꯄꯥꯟꯗ ꯖꯤꯟ ꯖꯤꯟ ꯑꯣꯏꯔꯒ ꯃꯅꯨꯡꯗ ꯑꯩꯈꯣꯏꯒꯤ ꯄꯨꯔꯥ ꯐꯔ ꯑꯣꯏꯕ ꯑꯩꯈꯣꯏꯒꯤ ꯃꯣꯃꯣꯟ ꯂꯥꯎꯕꯤ ꯑꯩꯈꯣꯏ ꯃꯇꯨ ꯄꯥꯟꯕꯤ ꯀꯩꯅꯣꯗꯣ ꯌꯥꯎꯕꯗꯣ ꯑꯗꯨꯗꯨꯅ ꯂꯣꯏꯅ ꯍꯥꯞꯄ ꯑꯗꯨꯒꯤ ꯄꯣꯠꯇꯨꯝꯁꯨ ꯂꯩꯔꯦ ꯑꯗꯒꯤ ꯇ꯭ꯔꯦꯛ ꯁꯨꯠꯇꯁꯨ ꯐꯖ ꯐꯖꯕ ꯃꯌꯥꯝ ꯂꯩꯔꯦ ꯑꯗꯒꯤ ꯇ꯭ꯔꯦꯛ ꯁꯨꯠꯇ ꯐꯖꯕ ꯍꯥꯏꯇꯥꯔꯦ ꯃꯌꯥꯝ ꯃꯥꯡꯗ ꯊꯣꯛꯑꯒ ꯊꯣꯛꯄꯗꯁꯨ ꯂꯤꯠꯄ ꯌꯥꯔꯕ ꯑꯗꯒꯤ ꯌꯨꯝꯗ ꯀꯩꯗ ꯂꯩꯔꯒꯁꯨ ꯑꯗꯨꯝ ꯂꯤꯠꯄ ꯌꯥꯔꯕ ꯑꯗꯨꯗꯒꯤ ꯁꯥꯟꯅ ꯈꯣꯠꯅꯕ ꯇꯧꯕꯗꯖꯨ ꯑꯗꯨꯝ ꯂꯤꯠꯄ ꯌꯥꯕ ꯑꯗꯨꯒꯨꯝꯕꯒꯁꯨ ꯇ꯭ꯔꯦꯛ ꯁꯨꯠꯁꯨ ꯃꯌꯥꯝ ꯂꯩꯔꯦꯕꯀꯣ ꯂꯩꯕꯒꯤꯗꯤ ꯃꯌꯥꯝ ꯂꯩꯔꯦ ꯑꯗꯒꯤ ꯑꯩꯈꯣꯏ ꯇꯤ ꯁꯥꯔꯠꯇ ꯍꯥꯏꯔꯣ ꯂꯤꯠꯄ ꯅꯨꯡꯉꯥꯏꯔꯕ ꯑꯩꯈꯣꯏꯒꯤ ꯀꯔꯤ ꯍꯥꯏꯇꯥꯔꯦ ꯀꯂꯔ ꯌꯥꯎꯕꯤ ꯀꯂꯔ ꯌꯥꯎꯗꯕꯤ ꯃꯈꯜ ꯃꯌꯥꯝ ꯑꯃ ꯂꯩꯔꯦꯕꯀꯣ ꯑꯗꯣ ꯏꯁꯥꯒꯤ ꯑꯄꯥꯝꯕꯁꯦ ꯑꯝꯇꯪ ꯂꯥꯛꯄ ꯌꯥꯕꯒꯤ ꯀꯟꯗꯤꯁꯟ ꯂꯩꯔꯒꯗꯤ ꯑꯃꯨꯛꯇꯪ ꯂꯥꯛꯄꯤꯔꯒ ꯌꯦꯡꯕꯤꯕ ꯌꯥꯕꯒꯤ ꯀꯟꯗꯤꯁꯟ ꯂꯩꯕ꯭ꯔꯥ ꯑꯗꯨꯝꯕ ꯌꯦꯡꯕꯒꯤꯗꯣ ꯑꯃꯨꯛꯇꯪꯗꯤ ꯂꯥꯛꯍꯟꯅꯤꯡꯉꯦ ꯍꯥꯏꯕꯗꯤ ꯁꯤꯗ ꯂꯩꯔꯤꯕ ꯃꯌꯥꯝꯁꯦ ꯑꯩꯅ ꯍꯥꯏꯔꯤꯕꯁꯤꯡꯗꯣ ꯂꯣꯏꯅ ꯂꯩꯔꯦ ꯑꯗꯨꯕꯨ ꯏꯁꯥꯅ ꯂꯥꯛꯑꯒ ꯑꯝꯇꯪ ꯑꯦ ꯁꯤꯅ ꯐꯖꯩ ꯁꯤꯅ ꯄꯥꯝꯃꯤ ꯁꯤꯅ ꯄꯥꯝꯃꯤ ꯍꯥꯏꯕꯗꯨꯃ ꯈꯟꯕꯤꯔꯒꯗꯤ ꯍꯣꯏ ꯑꯩꯈꯣꯏꯁ ꯀꯩꯅꯣꯕꯨꯗꯤ ꯑꯩꯈꯣꯏꯒꯤ ꯀꯔꯤ ꯍꯥꯏꯇꯥꯔꯦ ꯑꯣꯟꯂꯥꯏꯟ ꯀꯩꯅꯣꯕꯨꯗꯤ ꯑꯩꯈꯣꯏꯁꯨ ꯊꯥꯖꯩꯕꯀꯣ ꯊꯥꯕꯕꯨꯗꯤ ꯑꯗꯣꯝꯅ ꯕꯨꯛꯀꯤꯡ ꯇꯧꯕꯤꯔꯒ ꯑꯩꯈꯣꯏꯅ ꯑꯥ ꯑꯩꯈꯣꯏꯅ ꯑꯗꯨꯝ ꯊꯥꯖꯔꯛꯄ ꯌꯥꯏ ꯑꯗꯨ ꯇꯧꯕꯇꯕꯨ ꯏꯁꯥꯒꯤ ꯑꯄꯥꯝꯕꯗꯣ ꯂꯥꯛꯑꯒ ꯈꯟꯕꯤꯕꯅꯗꯤ ꯐꯩꯗꯅꯀꯣ ꯑꯗꯣ ꯑꯗꯨ ꯑꯗꯨꯃꯥꯏꯅ ꯂꯩꯌꯦ ꯑꯗꯣ ꯁꯣꯝꯒꯤ ꯑꯄꯥꯝꯕꯗꯣ ꯑꯗꯨꯝ ꯍꯥꯏꯕꯤꯌꯨ

ꯎꯝ ꯑꯣ ꯂꯩꯌꯦ ꯂꯩꯌꯦ ꯗꯦꯂꯤꯕꯔꯤ ꯂꯩ ꯗꯦꯂꯤꯕꯔꯤ ꯑꯩꯈꯣꯏ ꯏꯁꯥꯒꯤ ꯗꯦꯂꯤꯕꯔꯤ ꯕꯣꯏ ꯍꯥꯏꯇꯥꯔꯦꯀꯣ ꯏꯁꯥꯒꯤ ꯌꯨꯝ ꯇꯥꯟꯅꯅꯦ ꯑꯩꯈꯣꯏꯒꯤ ꯏꯁꯥꯒꯤ ꯗꯦꯂꯤꯕꯔꯤ ꯕꯣꯏꯅ ꯇꯧꯔꯒ ꯑꯩꯈꯣꯏ ꯏꯁꯥꯒꯤ ꯌꯨꯝ ꯇꯥꯟꯅ ꯊꯤꯟꯖꯔꯛꯀꯅꯤ ꯑꯗꯨꯒ ꯑꯃꯨꯛ ꯑꯩꯈꯣꯏꯒꯤ ꯌꯥꯝꯅ ꯅꯨꯡꯉꯥꯏꯕ ꯑꯝꯅꯀꯣ ꯑꯩꯈꯣꯏꯒꯤ ꯑꯣꯐꯔꯁꯦ ꯑꯣꯐꯔ ꯍꯥꯏꯇꯥꯔꯦꯀꯣ ꯏꯁꯥꯒꯤ ꯗꯦꯂꯤꯕꯔꯤ ꯌꯧꯔꯀꯥꯟꯗ ꯑꯩꯈꯣꯏꯒꯤ ꯗꯦꯂꯤꯕꯔꯤ ꯆꯥꯔꯖ ꯑꯝꯇ ꯂꯧꯖꯔꯣꯏꯕꯀꯣ ꯑꯗꯨꯒ ꯑꯃꯨꯛ ꯑꯩꯈꯣꯏꯒꯤ ꯂꯧꯔꯤꯕ ꯄꯣꯠꯁꯦ ꯑꯩꯈꯣꯏꯒꯤ ꯏꯁꯥꯅ ꯄꯥꯝꯗ꯭ꯔꯕ ꯑꯗꯒꯤ ꯈꯤꯇꯪ ꯆꯥꯕ ꯋꯥꯠꯂꯕ ꯅꯠꯇ꯭ꯔꯒ ꯑꯩꯈꯣꯏ ꯔꯤꯖꯦꯛꯀꯨꯝꯕ ꯂꯩꯕ ꯈꯣꯠꯄ ꯌꯥꯎꯔꯕ ꯏꯁꯥꯅ ꯂꯣꯏ ꯆꯦꯛ ꯇꯧꯕꯤꯔꯕ ꯃꯇꯨꯡꯗꯀꯣ ꯏꯁꯥꯒꯤ ꯃꯥꯡꯗꯗꯨꯝ ꯑꯣꯄꯟ ꯇꯧꯗꯣꯏꯅꯤꯀꯣ ꯑꯗꯨꯒ ꯂꯣꯏ ꯌꯦꯡꯗꯣꯏꯅꯤꯀꯣ ꯑꯗꯨꯒ ꯀꯩꯒꯨꯝꯕ ꯔꯤꯖꯦꯛꯀꯨꯝꯕ ꯂꯩꯔꯝꯇꯥꯔꯗꯤ ꯑꯩꯈꯣꯏ ꯈꯨꯗꯛꯇ ꯑꯩꯈꯣꯏ ꯔꯤꯇꯔꯟ ꯑꯗꯨꯒꯤ ꯔꯤꯇꯔꯟꯒꯤ ꯀꯩꯅꯣꯁꯨ ꯑꯩꯈꯣꯏ ꯊꯝꯖꯔꯤ ꯑꯩꯈꯣꯏ ꯗꯨꯀꯥꯟꯅ ꯑꯩꯈꯣꯏꯒꯤ ꯀꯩꯅꯣ ꯑꯣꯏꯅ ꯑꯩꯈꯣꯏ ꯁꯣꯞꯄꯤꯡꯒꯤ ꯑꯣꯏꯅ ꯑꯗꯨꯃꯥꯏꯅ ꯊꯝꯖꯩꯌꯦ ꯑꯗꯨꯁꯨ ꯏꯁꯥ ꯂꯥꯛꯄꯒ ꯑꯝꯇꯪ ꯌꯦꯡꯕꯤꯒꯦ ꯍꯥꯏꯕ꯭ꯔꯥ ꯑꯗꯒꯤ ꯑꯣꯟꯂꯥꯏꯟ ꯇꯧꯔꯒ ꯑꯩꯈꯣꯏꯅꯁꯨꯝ ꯗꯦꯂꯤꯕꯔꯤ ꯇꯧꯖꯔꯛꯑꯣ ꯍꯥꯏꯕ꯭ꯔꯥ ꯑꯗꯨꯒꯤꯗꯤ ꯁꯣꯝꯒꯤ ꯑꯄꯥꯝꯕꯗ ꯂꯩꯔꯦ ꯑꯧ ꯑꯩꯈꯣꯏ

ꯑꯣ ꯌꯥꯏꯌꯦ ꯍꯪꯕꯤꯌꯨ ꯍꯪꯕꯤꯌꯨ

ꯍꯦꯜꯁꯦꯜꯁꯦ ꯍꯣꯏ ꯑꯩꯈꯣꯏꯁꯨ ꯍꯧꯖꯤꯛ ꯍꯧꯖꯤꯛ ꯇꯧꯔꯤꯁꯦ ꯍꯣꯏ ꯑꯗꯨꯒꯨꯝꯕꯒꯤ ꯀꯩꯅꯣꯗꯣ ꯑꯩꯈꯣꯏꯁꯨ ꯍꯧꯖꯤꯛ ꯍꯧꯖꯤꯛ ꯂꯧꯔꯒꯗꯤ ꯑꯗꯨꯝ ꯍꯣꯜꯁꯦꯜ ꯑꯩꯈꯣꯏ ꯀꯔꯤ ꯍꯥꯏꯇꯥꯔꯦ ꯑꯩꯈꯣꯏꯗꯒꯤ ꯂꯧꯕꯤꯒꯦ ꯍꯥꯏꯔꯒꯗꯤꯅꯦ ꯍꯣꯜꯁꯦꯜ ꯔꯦꯠꯇ ꯑꯗꯨꯝ ꯑꯩꯈꯣꯏ ꯑꯗꯨꯝ ꯄꯤꯕ ꯉꯝꯃꯦ ꯑꯗꯨꯒꯤꯗꯤ ꯑꯩꯈꯣꯏꯗꯒꯤ ꯑꯗꯨꯝ ꯄꯤꯕ ꯉꯝꯃꯤ ꯑꯗꯨꯝ ꯑꯄꯥꯝꯕ ꯂꯩꯔꯒꯗꯤ ꯑꯗꯨꯝ ꯂꯧꯕꯤꯌꯨ ꯌꯥꯅꯤ ꯀꯩꯁꯨ ꯀꯥꯏꯗꯦ ꯑꯗꯨꯝ ꯑꯩꯈꯣꯏ ꯍꯣꯜꯁꯦꯜ ꯔꯦꯠꯇ ꯑꯗꯨꯝ ꯄꯤꯕ ꯉꯝꯃꯤ ꯍꯣꯏ ꯑꯗꯣ ꯏꯁꯥ ꯑꯝꯇꯪ ꯂꯥꯛꯄꯤꯔꯣꯅꯦ ꯑꯗꯨꯒꯅꯦ ꯑꯝꯇꯪ ꯈꯟꯅꯊꯣꯛꯑꯁꯤ ꯈ꯭ꯋꯥꯏ ꯃꯔꯨ ꯑꯣꯏꯅ ꯏꯅꯥꯎꯄꯥꯒꯤ ꯕꯤꯖꯤꯅꯦꯁꯀꯤꯁꯨ ꯃꯔꯤ ꯂꯩꯅꯅ ꯋꯥꯔꯤꯗꯣ ꯁꯥꯟꯅꯔꯁꯦ ꯑꯗꯨꯒ ꯏꯁꯥ ꯑꯝꯇꯪ ꯌꯧꯕꯤꯔꯛꯑꯣ ꯑꯗꯨꯒ ꯀꯩꯅꯣ ꯇꯧꯔꯁꯤ ꯈꯟꯅꯔꯁꯤ ꯐꯣꯟꯗꯁꯨꯝ ꯑꯩꯈꯣꯏ ꯋꯥꯔꯤ ꯍꯪꯅꯕꯁꯦ ꯀꯔꯤ ꯍꯥꯏꯇꯥꯔꯦ ꯑꯩꯈꯣꯏꯒꯤ ꯃꯤꯠꯅ ꯗꯥꯏꯔꯦꯛ ꯎꯔꯒ ꯌꯦꯡꯉꯒ ꯈꯟꯕꯤꯕꯗꯨꯅ ꯍꯦꯟ ꯐꯩꯗꯅ

ꯑꯣ ꯑꯥ ꯐꯔꯦ ꯐꯔꯦ ꯐꯔꯦ ꯊꯝꯖꯔꯦ ꯊꯝꯖꯔꯦ ꯎꯝ